ꯅꯨꯄꯤꯁꯤꯡꯅ ꯅꯨꯡꯇꯤꯒꯤ ꯑꯣꯏꯅ ꯊꯦꯡꯅꯔꯤꯕ ꯈꯨꯗꯣꯡꯆꯥꯗꯕꯁꯤꯡ ꯑꯗꯨꯗꯤ ꯅꯨꯃꯤꯗꯥꯡ ꯆꯠꯊꯣꯛ ꯆꯠꯁꯤꯟꯗ ꯏꯃꯨꯡꯒꯤ ꯂꯩꯕꯥꯛꯀꯤ ꯋꯥꯔꯦꯞ ꯂꯧꯕꯗ ꯊꯣꯡ ꯃꯥꯅꯕ ꯋꯥꯠꯂꯤ ꯅꯨꯄꯥꯒ ꯆꯥꯡꯗꯝꯅꯕꯗ ꯐꯤꯖꯦꯠ ꯆꯥꯛꯆꯥꯗꯁꯨ ꯅꯨꯄꯥꯁꯤꯗꯅ ꯍꯦꯟꯅ ꯅꯨꯡꯉꯥꯏꯕ ꯄꯣꯛꯂꯤ ꯍꯥꯏꯕꯗꯤ ꯐꯤꯖꯦꯠ ꯆꯥꯛꯆꯥꯁꯤꯡꯗ ꯅꯨꯄꯤꯁꯤꯡꯗꯅ ꯍꯦꯟꯅ ꯌꯦꯡꯁꯤꯟꯕꯤꯕ ꯊꯦꯡꯅꯔꯤ ꯑꯗꯨꯒ ꯚꯥꯔꯠꯅ ꯅꯤꯡꯇꯝꯂꯕ ꯃꯇꯨꯡꯗꯒꯤ ꯍꯧꯖꯤꯛ ꯐꯥꯎꯕꯗ ꯅꯨꯄꯤꯁꯤꯡꯒꯤꯗꯃꯛꯇ ꯑꯣꯏꯅ ꯑꯑꯣꯟꯕ ꯀꯌꯥ ꯈꯔꯗꯤ ꯂꯥꯛꯈꯔꯦ ꯃꯗꯨꯗꯤ ꯂꯥꯏꯔꯤꯛ ꯇꯝꯕꯗ ꯅꯨꯄꯥꯗꯅ ꯍꯦꯟꯅ ꯄꯨꯛꯅꯤꯡ ꯍꯥꯟꯅ ꯆꯪꯁꯜꯂꯝꯕ ꯑꯗꯣ ꯍꯧꯖꯤꯛꯇꯤ ꯈꯔ ꯃꯈꯩ ꯐꯔꯦ ꯁꯥꯟꯅ ꯈꯣꯠꯅꯕꯗꯁꯨ ꯅꯨꯄꯤꯁꯤꯡꯒꯤ ꯊꯧꯗꯥꯡ ꯌꯥꯝꯅ ꯆꯥꯎꯅ ꯂꯧꯔꯛꯂꯤ ꯃꯈꯣꯏꯁꯨ ꯅꯨꯄꯥꯁꯤꯡꯒꯨꯝꯅ ꯁꯥꯟꯅꯕ ꯈꯨꯗꯤꯡꯃꯛꯇ ꯁꯔꯨꯛ ꯌꯥꯗꯨꯅ ꯂꯩꯕꯥꯛꯀꯤ ꯃꯤꯡꯆꯠ ꯄꯨꯔꯛꯅꯕ ꯍꯣꯠꯅꯔꯤ ꯃꯁꯤꯁꯨ ꯅꯨꯄꯤꯁꯤꯡꯕꯨ ꯐꯒꯠꯂꯛꯄꯒꯤ ꯃꯑꯣꯡ ꯑꯃꯗ ꯂꯥꯛꯄꯅꯅꯤ ꯉꯍꯥꯛꯀꯤ ꯑꯣꯏꯕ ꯊꯧꯔꯝ ꯀꯌꯥꯗꯁꯨ ꯅꯨꯄꯤꯁꯤꯡꯕꯨ ꯁꯔꯨꯛ ꯌꯥꯕ ꯌꯥꯗꯕ ꯃꯌꯥꯝ ꯑꯃ ꯂꯩꯔꯝꯕꯗꯣ ꯍꯧꯖꯤꯛꯇꯤ ꯈꯔ ꯃꯈꯩꯗꯤ ꯀꯣꯝꯊꯣꯔꯛꯂꯦ ꯑꯗꯨꯅ ꯂꯩꯕꯥꯛꯀꯤ ꯑꯣꯏꯕ ꯊꯧꯔꯝ ꯊꯧꯗꯥꯡ ꯈꯨꯗꯤꯡꯃꯛꯇ ꯅꯨꯄꯤꯁꯤꯡꯕꯨ ꯁꯔꯨꯛ ꯌꯥꯍꯟꯗꯨꯅ ꯅꯨꯄꯤ ꯑꯩꯈꯣꯏ ꯂꯩꯔꯤ ꯍꯥꯏꯕꯒꯤ ꯎꯠꯊꯣꯛꯄꯒꯤ ꯇꯟꯖꯥ ꯑꯃ ꯑꯗꯨꯝ ꯄꯤꯔꯦ ꯑꯗꯨꯒ ꯃꯤꯍꯨꯠ ꯈꯟꯕ ꯃꯇꯝꯗꯁꯨ ꯅꯨꯄꯤꯁꯤꯡꯒꯤ ꯑꯣꯏꯕ ꯁꯤꯠ ꯈꯥꯛꯄꯤꯗꯨꯅ ꯑꯩꯈꯣꯏ ꯅꯨꯄꯤꯁꯤꯡꯕꯨ ꯑꯋꯥꯡꯕ ꯊꯥꯛꯇ ꯆꯤꯡꯈꯠꯅꯕ ꯂꯩꯉꯥꯛꯅ ꯍꯣꯠꯅꯕꯤꯔꯤ ꯊꯕꯛ ꯈꯟꯕ ꯃꯇꯝꯗꯁꯨ ꯑꯗꯨꯒ ꯂꯥꯏꯔꯤꯛ ꯂꯥꯏꯁꯨ ꯇꯝꯕ ꯇꯝꯗꯁꯨ ꯅꯨꯄꯤꯁꯤꯡꯒꯤ ꯑꯣꯏꯕ ꯊꯧꯔꯝ ꯊꯧꯗꯥ ꯃꯌꯥꯝ ꯑꯃ ꯇꯧꯔꯛꯄ ꯃꯇꯝꯗ ꯃꯈꯣꯏꯒꯤꯗꯃꯛ ꯍꯥꯏꯗꯨꯅ ꯁꯤꯠ ꯈꯥꯛꯄꯤꯗꯨꯅ ꯑꯩꯈꯣꯏꯕꯨ ꯑꯐꯕ ꯃꯥꯏꯀꯩꯗ ꯆꯤꯡꯁꯤꯟꯅꯕ ꯍꯣꯠꯅꯔꯤ ꯑꯗꯨꯕꯨ ꯍꯣꯏ ꯑꯗꯨꯝ ꯈꯨꯗꯣꯡꯊꯤꯕ ꯃꯌꯥꯝ ꯑꯃꯁꯨ ꯊꯦꯡꯅꯗꯦ ꯍꯥꯏꯕꯗꯤ ꯅꯠꯇꯦ ꯈꯨꯗꯣꯡꯊꯤꯕ ꯃꯌꯥꯝ ꯑꯃ ꯂꯩ ꯑꯗꯨ ꯑꯣꯏꯔꯒꯁꯨ ꯍꯧꯖꯤꯛ ꯈꯨꯗꯣꯡꯊꯤꯕꯁꯤꯡ ꯑꯗꯨꯗꯒꯤ ꯉꯥꯛꯊꯣꯛꯄ ꯉꯝꯅꯕ ꯍꯥꯏꯗꯨꯅ ꯑꯩꯈꯣꯏ ꯅꯨꯄꯤꯁꯤꯡꯗ ꯆꯠꯅ ꯀꯥꯡꯂꯣꯟ ꯃꯌꯥꯝ ꯑꯃ ꯂꯩꯉꯥꯛꯅ ꯄꯤꯕꯤꯗꯨꯅ ꯑꯩꯈꯣꯏ ꯅꯨꯄꯤꯁꯤꯡꯕꯨ ꯍꯦꯟꯅ ꯅꯤꯡꯇꯝꯕ ꯄꯤꯅꯕ ꯀꯟꯅ ꯍꯣꯠꯅꯔꯤ ꯑꯗꯨꯒ ꯍꯣꯠꯁꯨ ꯍꯣꯠꯅꯕꯤꯔꯤ ꯇꯧꯁꯨ ꯇꯧꯕꯤꯔꯤ ꯇꯧꯁꯨ ꯇꯧꯕꯤꯔꯦ ꯍꯥꯏꯕ ꯋꯥꯐꯝꯁꯤꯗ ꯑꯩ ꯍꯥꯏꯖꯅꯤꯡꯉꯤ ꯑꯗꯨꯒ ꯅꯨꯄꯤꯁꯤꯡꯒꯤ ꯑꯣꯏꯕ ꯅꯨꯄꯤꯁꯤꯡꯕꯨ ꯆꯥꯎꯈꯠ ꯊꯧꯔꯥꯡꯗ ꯁꯔꯨꯛ ꯌꯥꯕ ꯑꯗꯨꯒ ꯊꯕꯛ ꯏꯪꯈꯥꯡ ꯇꯧꯗꯁꯨ ꯁꯔꯨꯛ ꯌꯥꯕ ꯉꯝꯅꯅꯕꯒꯤꯗꯃꯛ ꯅꯨꯄꯤꯁꯤꯡꯒꯤ ꯑꯣꯏꯕ ꯑꯉꯥꯡ ꯎꯅꯕ ꯃꯇꯝꯗ ꯃꯈꯣꯏꯒꯤꯗꯃꯛ ꯂꯤꯞ ꯄꯤꯕꯤ ꯑꯗꯨꯗꯁꯨ ꯅꯠꯇꯅ ꯑꯇꯣꯞ ꯑꯇꯣꯞꯄ ꯊꯕꯛꯀꯤ ꯃꯇꯥꯡꯗꯁꯨ ꯅꯨꯄꯤꯁꯤꯡꯗ ꯍꯦꯟꯅ ꯈꯔ ꯀꯣꯝꯊꯣꯛꯄꯤꯗꯨꯅ ꯅꯨꯄꯤꯁꯤꯡꯕꯨ ꯆꯥꯎꯈꯠ ꯂꯝꯖꯦꯜꯗ ꯁꯔꯨꯛ ꯌꯥꯅꯕ ꯀꯟꯅ ꯍꯣꯠꯅꯕꯤꯔꯤ